ꯍꯜꯂꯣ ꯍꯜꯂꯣ ꯅꯨꯡꯉꯥꯏꯔꯤꯕ꯭ꯔꯣ ꯑꯁ ꯈꯪꯗꯦꯗ

ꯍꯜꯂꯣ ꯇꯥꯗ꯭ꯔꯕꯣ ꯇꯥꯏꯌꯦ ꯈꯔ ꯇꯧꯕ ꯈꯔ ꯇꯧꯗꯕ ꯑꯗꯨꯅꯤ ꯑꯥꯎ ꯍꯧꯖꯤꯛ ꯈꯔ ꯏꯔꯥꯡ ꯀꯜꯂꯤꯕꯅꯤꯅ ꯃꯊꯪ ꯊꯥꯗ ꯆꯠꯁꯦ ꯑꯥ ꯆꯠꯂꯁꯨ ꯏꯆꯥ ꯈꯩꯁꯨ ꯑꯦꯛꯖꯥꯝ ꯂꯣꯏꯔꯛꯄ ꯑꯗꯒꯤ ꯈꯔꯁꯨ ꯏꯪꯊꯔꯛꯄ ꯑꯩꯗꯤ ꯆꯠꯄꯨ ꯆꯠꯇ꯭ꯔꯤꯅꯦ ꯑꯗꯣꯝ ꯅꯥꯀꯟꯗꯕꯨ ꯌꯧꯕꯨ ꯌꯧꯗ꯭ꯔꯤꯅꯦ ꯆꯠꯅꯤꯡꯕꯒꯤ ꯋꯥꯅꯤꯅꯦ ꯑꯗꯨꯝ ꯆꯥꯕ ꯊꯛꯄꯗꯤ ꯀꯃꯥꯏꯅ ꯇꯧꯕ

ꯍꯣꯏꯅꯦ ꯑꯗꯨ ꯃꯥꯏꯅ ꯆꯠꯂꯨꯁꯤꯅꯦ ꯑꯃꯨꯛꯇ ꯌꯨꯝꯗꯒꯤ ꯀꯩꯀꯩꯅꯣ ꯈꯔ ꯑꯔꯩ ꯑꯔꯩꯕ ꯊꯣꯡꯉꯒ

ꯑꯗꯨꯗꯤ ꯃꯔꯛꯇ ꯑꯃꯨꯛ ꯄꯥꯎ ꯐꯥꯎꯅꯔꯁꯤꯀꯣ ꯑꯥ ꯑꯥ ꯊꯝꯃꯒꯦ ꯑꯥ ꯑꯥ